ꯑꯩꯈꯣꯏꯒꯤ ꯃꯅꯥꯛ ꯅꯛꯄꯗ ꯂꯩꯕ ꯃꯃꯤꯡ ꯂꯩꯔꯕ ꯇꯨꯔꯤꯁꯁꯤꯡꯅꯁꯨ ꯑꯗꯨꯝ ꯂꯥꯛꯄ ꯃꯐꯝ ꯍꯥꯏꯔꯒꯗꯤ ꯀꯪꯂꯥ ꯑꯩꯈꯣꯏ ꯀꯪꯂꯥꯗ ꯅꯣꯕꯦꯝꯕꯔ ꯗꯤꯁꯦꯝꯕꯔꯗꯒꯤ ꯃꯥꯔꯁ ꯁ꯭ꯋꯥꯏꯐꯥꯎꯁꯦ ꯑꯗꯨꯝ ꯇꯨꯔꯤꯁꯁꯤꯡ ꯑꯗꯨꯝ ꯂꯥꯛꯏ ꯃꯅꯤꯄꯨꯔꯗ ꯑꯩꯈꯣꯏ ꯅꯣꯕꯦꯝꯕꯔ ꯊꯥꯗ ꯑꯩꯈꯣꯏ ꯃꯅꯤꯄꯨꯔꯗ ꯑꯃꯠꯇ ꯉꯥꯏꯔꯕ ꯁꯉꯥꯏ ꯐꯦꯁꯇꯤꯕꯦꯜꯁꯦ ꯑꯗꯨꯝ ꯄꯥꯡꯊꯣꯛꯄꯅ ꯃꯔꯝ ꯑꯣꯏꯔꯒ ꯑꯗꯨꯝ ꯇꯨꯔꯤꯁꯁꯤꯡꯁꯨ ꯁꯉꯥꯏ ꯐꯦꯁꯇꯤꯚꯦꯜꯁꯤ ꯌꯦꯡꯕ ꯌꯥꯎꯕ ꯑꯗꯨꯝ ꯂꯥꯛꯄ ꯌꯥꯎꯏ ꯑꯗꯨꯗ ꯃꯈꯣꯏꯅ ꯀꯪꯂꯥꯗ ꯆꯪꯉꯒ ꯑꯩꯈꯣꯏꯒꯤ ꯍꯥꯟꯅꯒꯤ ꯅꯤꯡꯊꯧ ꯄꯥꯜꯂꯤꯉꯩꯗ ꯂꯩꯔꯝꯕ ꯄꯣꯠ ꯆꯩꯁꯤꯡ ꯑꯗꯒꯤ ꯅꯤꯡꯊꯧꯁꯤꯡꯅ ꯁꯤꯖꯤꯟꯅꯔꯝꯕ ꯃꯌꯥꯝ ꯁꯤꯡꯗꯣ ꯑꯗꯨꯝ ꯌꯦꯡꯕ ꯑꯗꯒꯤ ꯑꯩꯈꯣꯏꯒꯤ ꯄꯣꯠ ꯆꯩ ꯑꯃꯠꯇ ꯉꯥꯏꯔꯕ ꯄꯣꯠ ꯆꯩꯁꯤꯡ ꯅꯤꯡꯊꯧꯒꯤ ꯃꯇꯝꯗ ꯂꯩꯔꯝꯕ ꯄꯣꯠ ꯆꯩ ꯃꯈꯩꯗꯣ ꯂꯣꯏꯅ ꯊꯝꯕꯁꯤꯡꯗꯣ ꯑꯗꯨ ꯃꯈꯣꯏꯅ ꯇꯨꯔꯤꯁꯁꯤꯡꯗꯨꯅ ꯂꯥꯛꯑꯒ ꯑꯗꯨꯝ ꯌꯦꯡꯈꯤꯕ ꯑꯗꯒꯤ ꯂꯥꯏ ꯈꯨꯔꯝꯃꯝꯕ ꯃꯌꯥꯝ ꯑꯃ ꯌꯥꯎꯏ